ꯑꯩꯒꯤꯗꯃꯛꯇꯗꯤ ꯙꯔꯃ ꯍꯥꯏꯕꯁꯦ ꯑꯩꯈꯣꯏꯒꯤ ꯏꯖꯨꯀꯦꯁꯟꯗꯒꯤ ꯍꯧꯅ ꯇꯥꯛꯄꯤ ꯇꯝꯕꯤꯒꯗꯕꯅꯤ ꯃꯔꯝꯗꯤ ꯁꯥꯇ꯭ꯔꯁꯤꯡꯁꯦ ꯃꯤ ꯑꯐꯕ ꯑꯃ ꯑꯣꯏꯒꯦ ꯍꯥꯏꯔꯗꯤ ꯗꯤꯁꯤꯄ꯭ꯂꯤꯟꯒꯤ ꯃꯈꯥꯗ ꯂꯩꯒꯗꯕꯅꯤ ꯑꯗꯨ ꯃꯥꯏꯅ ꯑꯩꯈꯣꯏꯒꯤ ꯂꯝꯆꯠ ꯑꯐꯕꯔꯣꯝꯗ ꯆꯠꯀꯗꯕꯅꯤ ꯂꯥꯏꯁꯨ ꯍꯥꯏꯕꯁꯦ ꯂꯥꯏꯔꯤꯛ